ꯊꯧꯕꯥꯜ ꯖꯤꯂꯥ ꯑꯁꯤꯗ ꯏꯁꯤꯡ ꯅꯨꯡꯁꯤꯠꯀꯤ ꯐꯤꯕꯝꯁꯤ ꯍꯧꯖꯤꯛ ꯍꯧꯖꯤꯛ ꯌꯥꯝꯅ ꯏꯪꯉꯤ ꯍꯥꯏꯕꯗꯤ ꯃꯤꯑꯣꯏꯁꯤꯡꯁꯤ ꯍꯧꯖꯤꯛ ꯏꯪꯕꯅ ꯃꯔꯝ ꯑꯣꯏꯔꯒ ꯍꯥꯏꯗꯤ ꯍꯧꯖꯤꯛ ꯍꯧꯖꯤꯛꯀꯤ ꯑꯣꯏꯅ ꯊꯕꯛ ꯏꯪꯈꯥꯡ ꯆꯠꯊꯣꯛꯄ ꯍꯥꯏꯗꯤ ꯂꯩꯇ ꯂꯥꯏꯔ ꯊꯕꯛ ꯏꯪꯈꯥꯡ ꯁꯨꯕ ꯍꯧꯖꯤꯛ ꯏꯪꯕꯅ ꯃꯔꯝ ꯑꯣꯏꯔꯒ ꯊꯕꯛꯁꯤ ꯌꯥꯝ ꯀꯟꯅ ꯁꯨꯕ ꯉꯝꯗꯦ ꯍꯥꯏꯗꯤ ꯀꯥꯂꯦꯟꯊꯥꯗꯅ ꯑꯩꯈꯣꯏꯒꯤ ꯁꯥꯔꯒꯅ ꯄꯪꯁꯥ ꯁꯥꯕ ꯃꯌꯥꯝꯁꯤ ꯍꯥꯏꯗꯤ ꯍꯤꯡꯕꯗ ꯌꯥꯝ ꯋꯥꯅ ꯍꯤꯡꯅꯩ ꯑꯗꯨꯒ ꯍꯥꯏꯗꯤ ꯅꯣꯡꯖꯨ ꯊꯥ ꯃꯇꯝꯗꯅ ꯑꯩꯈꯣꯏꯒꯤ ꯅꯣꯡ ꯇꯥꯔꯒꯅ ꯄꯪꯇꯥꯗ ꯇꯥꯔꯒ ꯑꯩꯈꯣꯏꯒꯤ ꯏꯁꯤꯡ ꯆꯥꯎꯕ ꯍꯥꯏꯗꯤ ꯁꯥꯒꯠꯂꯛꯑꯒꯅ ꯑꯩꯈꯣꯏꯒꯤ ꯃꯤꯁꯤꯡꯁꯤ ꯍꯥꯏꯗꯤ ꯂꯩꯕ ꯉꯝꯅꯗꯗꯅ ꯐꯦꯟ ꯄꯥꯟꯅꯔꯒ ꯅꯠꯇꯅꯗꯤ ꯑꯩꯈꯣꯏ ꯑꯝꯇ ꯇꯨꯝꯕ ꯉꯝꯅꯗꯦ ꯃꯤ ꯑꯌꯥꯝꯕꯅ ꯑꯦꯁꯤ ꯄꯥꯟꯅꯕꯅ ꯑꯦꯁꯤ ꯄꯥꯟꯅꯕ ꯑꯗꯒꯤ ꯐꯦꯟ ꯑꯣꯏꯁꯅꯨ ꯑꯃ ꯌꯥꯎꯗ꯭ꯔꯒꯗꯤ ꯑꯗꯨꯗ ꯃꯩ ꯂꯥꯛꯇ꯭ꯔꯒꯁꯨ ꯌꯥꯝꯅ ꯑꯋꯥꯕ ꯑꯣꯏꯅꯩ ꯑꯗꯒꯤ ꯇꯨꯝꯕ ꯆꯥꯕ ꯃꯈꯣꯏ ꯑꯌꯥꯝꯕꯅ ꯃꯐꯝ ꯈꯪꯗꯦ ꯑꯗꯨꯒ